ꯊꯧꯕꯥꯜ ꯖꯤꯂꯥ ꯄꯥꯡꯊꯣꯛꯄ ꯃꯔꯨꯑꯣꯏꯕ ꯆꯠꯅꯕꯤ ꯅꯥꯠꯀꯤ ꯑꯣꯏꯕ ꯀꯨꯝꯍꯩꯁꯤꯡ ꯀꯨꯝꯍꯩꯁꯤꯡ ꯑꯁꯤꯗꯤ ꯂꯥꯏ ꯍꯔꯥꯎꯕ ꯗꯤꯋꯥꯂꯤ ꯍꯣꯂꯤ ꯎꯒꯗꯤ ꯁꯪꯀ꯭ꯔꯥꯟꯇꯤ ꯏꯠ ꯍꯥꯏꯔꯤꯕ ꯀꯨꯝꯍꯩꯁꯤꯡ ꯑꯁꯤ ꯀꯨꯝꯍꯩꯁꯤꯡ ꯑꯁꯤ ꯄꯥꯡꯊꯣꯛꯏ ꯗꯤꯋꯥꯂꯤ ꯍꯥꯏꯕꯁꯤ ꯆꯍꯤ ꯑꯃꯒꯤ ꯑꯔꯣꯏꯕ ꯊꯥ ꯑꯗꯨꯋꯥꯏꯗ ꯄꯥꯡꯊꯣꯛꯄ ꯃꯩꯒꯤ ꯑꯣꯏꯕ ꯀꯨꯝꯍꯩ ꯑꯃꯅꯤ ꯆꯩꯔꯥꯎꯕ ꯍꯥꯏꯕꯁꯤꯅ ꯃꯩꯇꯩꯅ ꯄꯥꯡꯊꯣꯛꯄ ꯀꯨꯝꯍꯩ ꯑꯃꯅꯤ ꯑꯗꯨꯒ ꯏꯠ ꯍꯥꯏꯕꯁꯤꯅ ꯏꯠ ꯍꯥꯏꯕꯁꯤꯅ ꯃꯨꯁꯂꯤꯝ ꯏꯆꯤꯟ ꯏꯅꯥꯎꯁꯤꯡꯅ ꯄꯥꯡꯊꯣꯛꯄ ꯅꯨꯡꯉꯥꯏꯔꯕ ꯀꯨꯝꯍꯩ ꯑꯃꯅꯤ ꯀꯨꯝꯍꯩꯁꯤꯡ ꯑꯁꯤ ꯃꯥꯒꯤ ꯃꯥꯒꯤ ꯖꯥꯠꯀꯤ ꯑꯣꯏꯕ ꯀꯨꯝꯍꯩ ꯉꯥꯛꯇꯅꯤ ꯃꯈꯣꯏ ꯖꯥꯠꯀꯤ ꯑꯣꯏꯕ ꯀꯨꯝꯍꯩ ꯉꯥꯛꯇꯅꯤ ꯀꯨꯝꯍꯩꯁꯤꯡ ꯑꯁꯤ ꯃꯃꯥꯡꯉꯩꯗꯒꯤ ꯍꯧꯅ ꯂꯩꯔꯛꯂꯕ ꯃꯤꯑꯣꯏꯕꯁꯤ ꯃꯃꯥꯡ ꯃꯃꯥꯡꯉꯩꯗꯤ ꯍꯧꯅ ꯂꯩꯔꯛꯂꯕ ꯂꯩꯔꯛꯂꯕ ꯄꯥꯡꯊꯣꯛꯇꯨꯅ ꯂꯥꯛ ꯂꯦꯞꯇꯅ ꯄꯥꯡꯊꯣꯛꯇꯨꯅ ꯂꯥꯛꯂꯤꯕ ꯀꯨꯝꯍꯩꯁꯤꯡ ꯀꯨꯝꯍꯩ ꯀꯌꯥ ꯃꯔꯨꯝ ꯑꯃ ꯂꯩ ꯀꯨꯝꯍꯩꯁꯤꯡ ꯑꯁꯤ ꯀꯨꯝꯍꯩ ꯀꯌꯥ ꯃꯔꯨꯝ ꯑꯁꯤ ꯅꯤꯉꯣꯜ ꯆꯥꯛꯀꯧꯕ ꯆꯩꯔꯥꯎꯕ ꯂꯥꯏ ꯍꯔꯥꯎꯕ ꯈꯨꯗꯤꯡꯃꯛ ꯑꯁꯤ ꯊꯥꯏꯅꯗꯒꯤ ꯄꯥꯡꯊꯣꯔꯛ ꯄꯥꯡꯊꯣꯛꯑꯒ ꯂꯥꯛꯂꯕ ꯀꯨꯝꯍꯩ ꯉꯥꯛꯇꯅꯤ ꯃꯨꯁꯂꯤꯝꯁꯤꯡꯒꯤꯅ ꯏꯠ ꯍꯥꯏꯕ ꯏꯠ ꯑꯁꯤ ꯆꯍꯤ ꯑꯃꯗ ꯑꯅꯤꯔꯛ ꯄꯥꯡꯊꯣꯛꯏ ꯃꯈꯣꯏꯅ ꯏꯠ ꯑꯁꯤ ꯄꯥꯡꯊꯣꯛꯄ ꯃꯈꯣꯏꯅ ꯃꯈꯣꯏꯒꯤ ꯏꯁꯣꯔꯕꯨ ꯊꯥꯖꯗꯨꯅ ꯏꯠ ꯑꯁꯤ ꯄꯥꯡꯊꯣꯛꯄꯅꯤ